ꯑꯩꯈꯣꯏꯅ ꯉꯜꯂꯤꯉꯩ ꯃꯇꯝꯗꯒꯤ ꯀꯣꯜ ꯂꯤꯛ ꯐꯦꯡꯕꯒꯤ ꯊꯕꯛ ꯑꯁꯦ ꯎꯠ ꯋꯥꯏꯅ ꯂꯩꯉꯣꯏꯅ ꯑꯃꯁꯨꯡ ꯑꯩꯈꯣꯏꯒꯤ ꯅ ꯊꯦꯡꯅꯖꯔꯛꯄꯗ ꯑꯩꯈꯣꯏꯒꯤ ꯋꯥꯔꯨꯀꯥꯛꯅ ꯐꯥꯎꯕꯗ ꯐꯦꯡꯗꯨꯅ ꯀꯣ ꯂꯤꯛ ꯑꯁꯦ ꯃꯁꯥ ꯅꯥꯟꯅ ꯊꯝꯅꯅꯕ ꯍꯣꯠꯅꯔꯝꯃꯤ ꯑꯗꯨꯕꯨ ꯍꯧꯖꯤꯛꯀꯤ ꯆꯥꯎꯈꯂꯛꯂꯕ ꯃꯇꯝ ꯑꯁꯤꯗꯗꯤ ꯑꯁꯤꯒꯨꯝꯕ ꯄꯣꯠꯁꯤꯡ ꯑꯁꯦ ꯁꯤꯖꯤꯟꯅꯈꯤꯗ꯭ꯔꯦ ꯍꯧꯖꯤꯛꯇꯤ ꯑꯅꯧꯕ ꯀꯩꯅꯣꯁꯤꯡꯗ ꯑꯩꯈꯣꯏꯅ ꯚꯤꯝ ꯅꯠꯇ꯭ꯔꯒꯅ ꯋꯥꯁꯤꯡꯋꯥꯁꯅꯆꯤꯡꯕ ꯁꯥꯗꯨꯅ ꯃꯈꯟ ꯃꯈꯥ ꯀꯌꯥꯒꯤ ꯄꯣꯠꯂꯝꯁꯤꯡ ꯄꯨꯊꯣꯛꯇꯨꯅ ꯀꯣꯜ ꯂꯤꯛꯁꯤꯡꯁꯦ ꯐꯦꯡꯕ ꯆꯠꯅꯔꯤ